ꯁꯥꯡꯅ ꯏꯔꯣꯏꯕ ꯇꯝꯕ ꯅꯠꯇ꯭ꯔꯒ ꯍꯛꯆꯥꯡ ꯁꯥꯖꯦꯟ ꯑꯃꯒꯤ ꯃꯅꯨꯡꯗ ꯄꯨꯛꯅꯤꯡ ꯊꯧꯒꯠꯅꯕ ꯑꯃꯁꯨꯡ ꯃꯥꯏ ꯑꯣꯟꯁꯤꯟꯗꯨꯅ ꯂꯩꯅꯕꯒꯤ ꯃꯑꯣꯡ ꯈꯔ ꯑꯗꯨꯗꯤ ꯍꯥꯏꯗꯤ ꯑꯩꯅ ꯁꯥꯡꯅ ꯏꯔꯣꯏꯕ ꯍꯥꯏꯕꯁꯤ ꯏꯔꯣꯏꯕ ꯍꯥꯏꯕ ꯃꯇꯝ ꯑꯁꯤꯗ ꯑꯩꯈꯣꯏꯅ ꯐꯖꯅ ꯐꯖꯅ ꯐꯖꯅ ꯃꯥꯒꯤ ꯐꯤꯚꯝꯗꯨꯒꯤ ꯃꯇꯨꯡꯏꯟꯅ ꯂꯣꯏꯔꯒꯗꯤ ꯃꯍꯥꯛꯅ ꯉꯝꯒꯦ ꯈꯜꯂꯤꯕ ꯃꯐꯝ ꯑꯗꯨ ꯌꯧꯕ ꯉꯝꯕꯗ ꯌꯥꯝꯅ ꯆꯥꯎꯅ ꯃꯇꯦꯡ ꯄꯥꯡꯉꯤ

ꯏꯔꯣꯏꯕ ꯑꯁꯤꯗ ꯇꯨꯔꯦꯟ ꯑꯗꯨꯗ ꯁꯝꯅ ꯍꯥꯏꯔꯕꯗ ꯂꯤꯟꯒꯨꯝꯕ ꯍꯥꯏꯗꯤ ꯑꯩꯈꯣꯏꯗ ꯑꯦꯇꯦꯛ ꯇꯧꯔꯛꯄ ꯌꯥꯕ ꯖꯤꯕ ꯀꯌꯥ ꯂꯩ ꯑꯗꯨꯅ ꯏꯔꯣꯏꯕꯁꯤꯗ ꯃꯤꯠ ꯅꯥ ꯁꯤꯡꯅ ꯄꯨꯛꯅꯤꯡ ꯆꯪꯅ ꯏꯔꯣꯏꯕ ꯇꯧꯕ ꯇꯥꯏ ꯑꯗꯨꯒ ꯏꯔꯣꯏꯕ ꯍꯥꯏꯕꯁꯤꯗ ꯏꯔꯣꯏꯕ ꯍꯥꯏꯕꯁꯤ ꯏꯔꯣꯏꯕꯁꯤꯗ ꯑꯩꯈꯣꯏꯒꯤ ꯍꯛꯆꯥꯡꯁꯤꯡꯒꯤ ꯄꯥꯔꯠꯁꯤꯡꯁꯤ ꯂꯣꯏꯅ ꯊꯕꯛ ꯇꯧꯔꯤꯕꯅꯤ ꯑꯗꯨꯅ ꯃꯁꯤꯗ ꯀꯔꯤꯒꯨꯝꯕ ꯑꯩꯅ ꯏꯔꯣꯏꯕ ꯃꯇꯝꯁꯤꯗ ꯐꯖꯅ ꯏꯔꯣꯏꯕ ꯍꯩꯔꯒ ꯂꯣꯏꯕꯤꯒꯗꯕꯅꯤ ꯀꯔꯤꯒꯨꯝꯕ ꯍꯩꯇꯅ ꯂꯣꯏꯕ ꯇꯧꯔꯨꯔꯒꯗꯤ ꯃꯍꯥꯛ ꯑꯗꯨ ꯏꯔꯥꯛꯅꯗꯨꯅ ꯁꯤꯈꯤꯕꯁꯨ ꯌꯥꯏ ꯑꯗꯨꯒ